ꯑꯩꯅ ꯖꯤꯟꯁ ꯈꯣꯡꯒ꯭ꯔꯥꯎ ꯑꯃ ꯂꯩꯕꯅꯦ ꯖꯤꯟꯁꯇꯣ ꯖꯤꯟꯁ ꯈꯣꯡꯒ꯭ꯔꯥꯎꯗꯣ ꯌꯥꯝꯅ ꯐꯩ ꯀ꯭ꯋꯥꯂꯤꯇꯤ ꯌꯥꯝꯅ ꯂꯩ ꯑꯩꯈꯣꯏꯒꯤ ꯂꯤꯚꯥꯏꯁꯀꯤꯅꯦ ꯃꯅꯨꯡꯗ ꯄꯣꯀꯦꯠ ꯃꯆꯥ ꯑꯄꯤꯛꯄꯁꯨ ꯌꯥꯎꯋꯦ ꯍꯥꯏꯗꯤ ꯁꯦꯞꯇꯤ ꯄꯤꯟꯒꯨꯝꯕ ꯍꯥꯞꯄ ꯌꯥꯕ ꯃꯆꯥ ꯑꯄꯤꯛꯄ ꯑꯗꯒꯤ ꯄꯣꯀꯦꯠꯁ ꯕꯦꯛ ꯄꯣꯀꯦꯠꯁ ꯃꯅꯤꯡꯗ ꯄꯣꯠ ꯆꯩ ꯑꯩꯈꯣꯏꯒꯤ ꯄꯔꯁ ꯅꯨꯡ ꯍꯥꯞꯄ ꯌꯥꯕ ꯃꯔꯝ ꯆꯥꯕ ꯌꯥꯝꯅ ꯀꯥꯍꯦꯟꯅ ꯄꯤꯛꯄꯁꯨ ꯅꯠꯇꯕ ꯌꯥꯝ ꯀꯥꯍꯦꯟꯅ ꯆꯥꯎꯕꯁꯨ ꯅꯠꯇꯕ ꯃꯦꯗꯤꯌꯝ ꯁꯥꯏꯖ ꯄꯣꯀꯦꯠ ꯃꯅꯤꯡꯗ ꯑꯅꯤ ꯌꯥꯎꯋꯦ ꯑꯗꯨꯒ ꯀꯂꯔ ꯃꯆꯨ ꯌꯥꯝ ꯐꯖꯩ ꯂꯥꯏꯠ ꯕ꯭ꯂꯨ ꯑꯣꯏ ꯑꯗꯨꯒ ꯁꯨꯕ ꯃꯇꯝꯗ ꯃꯆꯨ ꯀꯣꯛꯄ ꯃꯆꯨ ꯋꯥꯎꯊꯕ ꯎꯝ ꯑꯗꯨꯒꯨꯝꯕ ꯄꯣꯠ ꯑꯃꯐꯥꯎꯕ ꯂꯩꯇꯦ ꯎꯝ ꯄꯩꯁꯥ ꯌꯥꯝ ꯀꯥꯍꯦꯟꯅ ꯇꯥꯡꯉꯨꯕꯁꯨ ꯑꯣꯏꯗꯦ ꯖꯁ ꯑꯦꯝ ꯑꯥꯔ ꯄꯤ ꯑꯩꯠ ꯍꯟꯗ꯭ꯔꯦꯠꯇ ꯈꯛꯇꯪ ꯂꯩꯍꯧꯕꯅꯦ ꯑꯣꯐꯔꯗ